ꯑꯩꯈꯣꯏꯒꯤ ꯀꯜꯆꯔꯗ ꯃꯔꯨꯑꯣꯏꯅ ꯇꯧꯕ ꯊꯕꯛ ꯈꯔ ꯍꯥꯏꯔꯒꯗꯤ ꯑꯩꯈꯣꯏꯒꯤ ꯂꯧꯃꯤꯁꯤꯡꯅ ꯇꯧꯔꯤꯕ ꯊꯧꯗꯥꯡ ꯂꯧ ꯂꯧ ꯎꯕꯅꯆꯤꯡꯕ ꯑꯃꯗꯤ ꯑꯩꯈꯣꯏꯒꯤ ꯍꯤꯡꯒꯣꯜ ꯀꯣꯏꯕꯅꯆꯤꯡꯕ ꯑꯁꯤ ꯍꯧꯖꯤꯛ ꯂꯥꯞꯊꯣꯛꯂꯤ ꯂꯥꯞꯊꯣꯛꯂꯤꯕ ꯃꯔꯝꯁꯤꯅ ꯑꯩꯈꯣꯏꯒꯤ ꯂꯝ ꯐꯪꯂꯛꯇꯕ ꯑꯃꯗꯤ ꯀꯥ ꯍꯦꯟꯅ ꯁꯤꯗꯒꯤ ꯁꯦꯟꯗꯣꯡ ꯑꯣꯏꯔꯛꯇꯕꯅ ꯃꯔꯝ ꯑꯣꯏꯔꯀꯥꯟꯗ ꯑꯩꯈꯣꯏꯒꯤ ꯍꯥꯏꯔꯤꯕ ꯁꯤꯟꯐꯝ ꯑꯁꯦ ꯃꯤꯌꯣꯏ ꯀꯌꯥꯅ ꯑꯩꯈꯣꯏꯒꯤ ꯊꯥꯗꯣꯛꯂꯛꯂꯤ